ꯍꯜꯂꯣ ꯑ ꯍꯤꯡꯒꯣꯜꯒꯤ ꯃꯔꯣꯏ ꯃꯄꯥꯡꯗꯣ ꯑꯩꯅ ꯊꯥꯔꯤꯅꯦ ꯑꯩꯈꯣꯏꯒꯤ ꯆꯍꯤ ꯑꯃꯗ ꯆꯥꯅ ꯑꯩꯈꯣꯏ ꯆꯍꯤ ꯑꯃꯒꯤ ꯆꯥꯅꯕꯗꯨꯑꯗꯨꯝ ꯂꯣꯛꯆꯔꯦ ꯑꯗꯨꯒ ꯌꯥꯝꯃꯟ ꯀꯦ ꯖꯤ ꯃꯉꯥ ꯇꯔꯥꯃꯨꯛꯀ ꯍꯦꯟꯕꯗꯨꯅ ꯑꯗꯨꯝ ꯌꯣꯟꯊꯣꯛꯄ ꯑꯗꯨꯃꯥꯏꯅ ꯇꯧꯏ ꯌꯥꯝ ꯌꯥꯝꯅ ꯐꯩꯗ ꯑꯥ ꯑꯩꯒꯤꯗꯤ ꯀꯩꯁꯨ ꯊꯣꯏꯗꯣꯛꯄ ꯍꯥꯞꯇꯦꯗ ꯍꯥꯔ ꯀꯩꯀꯩꯒꯗꯨ ꯁꯤꯖꯤꯟꯅꯕ ꯅꯠꯇꯦ ꯀꯩꯅꯣꯅ ꯑ ꯋꯥꯏ ꯈꯔ ꯁꯤꯖꯤꯟꯅꯩ ꯑꯗꯨꯗꯒꯤ ꯌꯦꯟꯊꯤ ꯑꯣꯛꯊꯤꯒꯨꯝꯕꯗꯣ ꯑꯗꯨꯃꯥꯏꯅ ꯑꯩꯅ ꯁꯦꯝꯖꯔꯒ ꯐꯖꯅ ꯐꯥꯎꯗꯣꯛꯑꯒ ꯋꯥꯏꯒ ꯇꯣꯠꯂꯒ ꯑꯗꯨꯃꯥꯏꯅ ꯊꯥꯕꯅꯦ ꯀꯩꯁꯨ ꯊꯣꯏꯗꯣꯛꯄ ꯍꯥꯞꯇꯦꯗ ꯑꯗꯨꯒ ꯏꯁꯤꯡꯗꯕꯨꯗꯤ ꯐꯖꯅ ꯆꯥꯏꯕꯤꯔꯦ ꯏꯁꯤꯡꯕꯨꯗꯤ ꯐꯖꯅ ꯆꯥꯏꯕꯤꯔꯦ ꯑ ꯑꯥ

ꯑꯣ ꯐꯖꯩꯌꯦ ꯑꯗꯨ ꯃꯣꯏ ꯑ ꯑꯥ ꯑꯩꯒꯤꯅ ꯋꯥ ꯌꯨꯡꯕ ꯑꯥ ꯃꯥꯅꯦ ꯃꯥꯅꯦ ꯑꯗꯨꯗꯤ ꯁꯤꯖꯟꯅꯗ꯭ꯔꯦꯕ ꯑꯩꯅ ꯑꯗꯨꯗꯣ ꯃꯤꯅꯁꯨ ꯂꯥꯛꯄ ꯈꯨꯗꯤꯡꯒꯤ ꯐꯩ ꯐꯩꯌꯦꯅꯕꯨꯕ

ꯍꯣ ꯐꯗꯤꯒꯣꯝꯒ ꯑꯋꯥꯐꯗꯤꯒꯣꯝꯒꯁꯤꯁꯨ ꯍꯧꯖꯤꯛ ꯀꯟꯅ ꯐꯒꯠꯂꯛꯏꯕꯅꯦ ꯅꯪ ꯍꯣꯔꯦꯟ ꯆꯠꯄꯗ ꯐꯗꯤꯒꯣꯝꯒꯗꯨ ꯑꯩꯈꯣꯏꯗꯩꯒꯤ ꯈꯔ ꯄꯨꯈꯣꯅꯦ

ꯑꯥ ꯀꯔꯤ ꯀꯔꯤꯅꯣ ꯍꯤꯡꯒꯣꯟꯒꯤ ꯃꯅꯥ ꯃꯁꯤꯡꯁꯦ ꯍꯣꯔꯦꯟ ꯀꯔꯤ ꯀꯔꯤꯅꯣ ꯈꯔ ꯍꯦꯛꯄꯤꯅ ꯍꯦꯛꯀꯦꯕ ꯅꯪ ꯆꯠꯂꯝꯗꯥꯏꯗꯨꯗ ꯍꯥꯏꯔꯛꯑꯣ ꯂꯥꯛꯑꯝꯗꯥꯏꯗꯨꯗ ꯑꯩꯈꯣꯏꯗ ꯂꯥꯛꯄꯒꯤꯗꯨꯗ ꯑꯗꯨꯝ ꯊꯦꯡꯅꯔꯁꯦꯕ ꯑꯗꯨꯒ ꯍꯣꯏ ꯍꯣꯏ ꯍꯣꯏ ꯑꯗꯨꯅꯦ ꯍꯥꯏꯁꯦ ꯍꯣꯔꯦꯟ ꯈꯔ ꯄꯨꯒꯤ ꯊꯥꯔꯨꯔꯣ ꯊꯥꯔꯨꯔꯣ ꯊꯥꯅꯕ ꯆꯥꯔꯁꯨ ꯈꯔ ꯄꯨꯈꯣ ꯍꯣ ꯍꯣ ꯍꯣ ꯍꯣꯔꯦꯟ ꯅꯪꯅ ꯂꯥꯛꯄꯗꯣ ꯑꯗꯗꯨꯝ ꯍꯥꯏꯔꯛꯎꯀꯣ ꯑꯣꯊꯣ